ꯑꯩꯈꯣꯏ ꯁ꯭ꯋꯥꯏꯒꯤꯗ ꯃꯔꯨꯑꯣꯏꯕ ꯀꯂꯥꯒꯤ ꯍꯥꯏꯔꯒꯗꯤ ꯀꯩꯅꯣꯒꯨꯝꯕ ꯂꯥꯏ ꯌꯦꯛꯄꯒꯨꯝꯕ ꯑꯗꯨꯗꯒꯤ ꯇꯦꯇꯨ ꯍꯛꯄꯒꯨꯝꯕꯁꯦ ꯌꯥꯝꯅ ꯆꯠꯅꯩ ꯑꯗꯣ ꯄ꯭ꯔꯤꯟꯇꯤꯡꯒꯨꯝꯕꯒ ꯌꯥꯝ ꯆꯠꯅꯩ ꯁ꯭ꯋꯥꯏꯗꯗꯤ ꯑꯗꯨꯗꯨꯒ ꯃꯤ ꯑꯇꯣꯞꯄꯗꯒꯤ ꯈꯦꯠꯅꯕ ꯍꯥꯏꯔꯒꯗꯤ ꯑꯩꯈꯣꯏꯒꯤꯗꯤ ꯁ꯭ꯋꯥꯏꯒꯤ ꯍꯥꯏꯔꯒꯗꯤ ꯑꯩꯈꯣꯏ ꯃꯩꯇꯩꯒꯤꯗꯤ ꯑꯩꯈꯣꯏ ꯃꯩꯇꯩ ꯀꯜꯆꯔꯒꯤ ꯀꯩꯅꯣ ꯌꯥꯝ ꯂꯩ ꯗ꯭ꯔꯣꯋꯤꯡ ꯀꯩꯀꯥ ꯌꯥꯝ ꯂꯩ ꯑꯗꯨꯝꯕꯗꯣ ꯑꯗꯨꯝꯕꯗꯨꯅꯦ